ꯖꯒꯣꯏ ꯁꯥꯕꯅ ꯑꯩꯈꯣꯏ ꯃꯤꯑꯣꯏꯕꯗ ꯌꯥꯝꯅ ꯍꯛꯆꯥꯡꯗ ꯀꯥꯟꯅꯍꯜꯂꯤ ꯃꯁꯤꯗ ꯍꯛꯆꯥꯡꯒꯤ ꯄꯥꯠ ꯀꯌꯥ ꯂꯦꯡꯍꯜꯂꯤ ꯖꯒꯣꯏ ꯁꯥꯕ ꯑꯁꯤ ꯀꯔꯤꯒꯤꯗꯃꯛ ꯁꯥꯔꯤꯕꯅꯣ ꯍꯥꯏꯕ ꯇꯥꯔꯒꯗꯤ ꯑꯩꯈꯣꯏ ꯃꯤꯑꯣꯏꯕꯅ ꯃꯁꯤ ꯍꯔꯥꯎꯕ ꯃꯇꯝꯗ ꯖꯒꯣꯏ ꯁꯥꯕ ꯑꯁꯤ ꯌꯥꯝꯅ ꯗꯔꯀꯥꯔ ꯑꯣꯏ ꯃꯗꯨꯅ ꯍꯛꯆꯥꯡꯒꯤ ꯀꯌꯥꯠ ꯀꯌꯥ ꯂꯦꯡꯍꯜꯂꯤ ꯑꯗꯨꯅ ꯃꯔꯨ ꯑꯣꯏ ꯑꯅ ꯑꯩꯈꯣꯏ ꯖꯒꯣꯏ ꯁꯥꯕ ꯑꯁꯤ ꯌꯥꯝꯅ ꯗꯔꯀꯥꯔ ꯑꯣꯏꯅ ꯂꯧꯅꯩ